ꯑꯩꯈꯣꯏꯒꯤ ꯈꯨꯡꯒꯪꯗ ꯆꯠꯊꯔꯤꯕ ꯀꯔꯕꯥꯔꯁꯤꯡ ꯈꯔ ꯃꯔꯨ ꯑꯣꯏꯕꯁꯤꯡ ꯍꯥꯏꯕꯇꯥꯔꯒꯗꯤ ꯑꯩꯈꯣꯏꯅ ꯆꯥꯅ ꯊꯛꯅꯕꯗ ꯕꯣꯔꯥ ꯀꯛꯆꯤꯡꯒꯤ ꯕꯣꯔꯥ ꯍꯥꯏꯔꯒ ꯈꯪꯅꯩ ꯑꯗꯒꯤ ꯁꯣꯏꯕꯨꯝ ꯁꯣꯏꯕꯨꯝꯁꯤꯅ ꯑꯩꯈꯣꯏꯒꯤ ꯋꯥ ꯑꯅꯧꯕ ꯆꯣꯡꯈꯠꯂꯛꯄꯗꯨꯗ ꯋꯥ ꯑꯅꯧꯕ ꯆꯣꯡꯈꯠꯂꯛꯄꯗꯨꯗꯒꯤ ꯁꯦꯝꯕꯅꯤ ꯑꯗꯒꯤ ꯉꯥꯔꯤ ꯉꯥꯔꯤ ꯍꯥꯏꯕꯁꯤꯅ ꯑꯩꯈꯣꯏꯒꯤ ꯉꯥ ꯃꯆꯥ ꯃꯆꯥ ꯃꯈꯩꯁꯤ ꯐꯥꯔꯒ ꯄꯠꯊ ꯄꯨꯝꯗꯍꯜꯂꯒ ꯁꯦꯝꯕꯅꯤ ꯑꯍꯨꯝꯁꯤꯃꯗꯤ ꯑꯩꯈꯣꯏꯒꯤ ꯑꯩꯅ ꯂꯩꯔꯤꯕ ꯈꯨꯡꯒꯪꯁꯤꯗ ꯌꯥꯝꯅ ꯃꯔꯨ ꯑꯣꯏ